ꯑꯩ ꯃꯐꯝꯕꯨ ꯂꯩꯉꯥꯛꯂꯤꯕ ꯃꯔꯨꯑꯣꯏꯕ ꯔꯥꯖꯅꯤꯇꯤꯒꯤ ꯗꯜꯁꯤꯡ ꯑꯗꯨ ꯕꯤ ꯖꯦ ꯄꯤ ꯑꯃꯁꯨꯡ ꯀꯪꯒ꯭ꯔꯦꯁꯅꯤ ꯑꯇꯩ ꯑꯇꯣꯞꯄ ꯃꯈꯥ ꯇꯥꯕꯁꯤꯡ ꯑꯁꯤꯗꯤ ꯑꯩꯅ ꯁꯥꯇ꯭ꯔ ꯑꯣꯏꯕꯅ ꯍꯦꯟꯅ ꯈꯪꯖꯗ꯭ꯔꯦ